ꯐꯣꯇꯣ ꯀꯥꯞꯄꯁꯤꯅ ꯐꯣꯇꯣ ꯀꯥꯞꯄ ꯍꯥꯏꯁꯤꯅ ꯑꯩꯈꯣꯏꯒꯤ ꯍꯥꯟꯅ ꯍꯧꯈꯤꯕ ꯃꯇꯝꯗ ꯑꯉꯥꯡ ꯑꯣꯏꯔꯤꯉꯩꯗ ꯑꯣꯏꯒꯦꯔꯥ ꯈꯔ ꯆꯥꯎꯔꯛꯑꯒ ꯑꯣꯏꯒꯦꯔꯥ ꯐꯣꯇꯣꯁꯦ ꯀꯥꯞꯄꯒ ꯊꯝꯍꯧꯕꯁꯤꯅ ꯆꯍꯤ ꯈꯔꯒꯤ ꯃꯇꯨꯡꯗ ꯑꯩꯈꯣꯏꯅ ꯌꯦꯡꯉꯨꯕ ꯃꯇꯝꯗ ꯂꯩꯔꯝꯕꯗꯨ ꯑꯩꯈꯣꯏꯅ ꯌꯦꯡꯉꯨꯕꯗ ꯌꯥꯝꯅ ꯅꯨꯡꯉꯥꯏꯕ ꯐꯥꯎꯋꯤ ꯅꯨꯡꯁꯤꯕ ꯐꯥꯎꯋꯤ ꯑꯩꯈꯣꯏ ꯃꯔꯛ ꯃꯔꯛꯇ ꯅꯠꯇ꯭ꯔꯒ ꯅꯨꯡꯇꯤꯒꯤ ꯑꯣꯏꯒꯦꯔꯥ ꯊꯥ ꯑꯃꯃꯨꯛꯒꯤ ꯃꯃꯥꯡꯗ ꯑꯣꯏꯒꯦꯔꯥ ꯀꯥꯞꯈꯤꯕꯁꯦ ꯑꯩꯈꯣꯏꯅ ꯐꯦꯁꯕꯨꯛꯇ ꯑꯣꯏꯒꯦꯔꯥ ꯋꯥꯆꯞꯇ ꯑꯣꯏꯒꯦꯔꯥ ꯑꯗꯨꯝ ꯊꯥꯒꯠꯂꯦ ꯑꯗꯨꯒ ꯃꯇꯝ ꯈꯔꯒꯤ ꯃꯇꯨꯡꯗ ꯑꯩꯈꯣꯏꯅ ꯌꯦꯡꯅꯤꯡꯕ ꯐꯥꯎꯋꯤ ꯌꯦꯡꯕꯗ ꯑꯩꯈꯣꯏꯅ ꯄꯨꯛꯅꯤꯡ ꯌꯥꯝꯅ ꯅꯨꯡꯁꯤꯕꯁꯨ ꯐꯥꯎꯋꯤ